ꯑꯩꯒꯤ ꯄꯨꯟꯁꯤꯒꯤ ꯈ꯭ꯋꯥꯏ ꯁꯤꯡꯅꯕ ꯑꯗꯨꯗꯤ ꯑꯩꯅ ꯁꯥꯇ꯭꯭ꯔ ꯑꯣꯏꯔꯤꯉꯩ ꯃꯇꯝꯗ ꯑꯣꯖꯥꯁꯤꯡ ꯁꯥꯇ꯭꯭ꯔꯁꯤꯡ ꯃꯌꯥꯝꯅ ꯑꯩꯉꯣꯟꯗ ꯄꯔꯥ ꯐꯥꯗꯦ ꯄꯔꯥ ꯐꯥꯗꯦꯇ ꯂꯥꯏꯔꯤꯛ ꯍꯩꯇꯦꯇ ꯌꯥꯝꯅ ꯍꯥꯏ ꯑꯣꯖꯥꯅꯁꯨ ꯌꯥꯝꯅ ꯇꯣꯏꯅ ꯆꯩ ꯑꯁꯨꯝꯕ ꯁꯤꯡꯅꯕ ꯃꯌꯥꯝ ꯑꯁꯤ ꯑꯩꯅ ꯂꯥꯏꯔꯤꯛ ꯀꯟꯅ ꯄꯥꯔꯒ ꯑꯍꯤꯡ ꯍꯧꯒꯠꯂꯒ ꯅꯣꯡꯉꯥꯜꯂꯝꯗꯥꯏꯗ ꯄꯥꯔꯒ ꯈꯣꯠꯂꯒ ꯑꯗꯨꯝ ꯍꯣꯠꯅ ꯈꯣꯠꯅꯔꯛꯄ ꯃꯇꯝꯗꯒꯤ ꯑꯩ ꯑꯗꯨꯝ ꯏꯝꯄ꯭ꯔꯨꯞ ꯑꯣꯏꯕ ꯉꯃꯛꯈꯤ ꯑꯁꯤꯅ ꯑꯩꯒꯤ ꯈ꯭ꯋꯥꯏꯗꯒꯤ ꯁꯤꯡꯅꯕ ꯑꯃ ꯑꯣꯏꯈꯤ ꯉꯝꯕ